ꯈꯨꯡꯒꯪ ꯈꯨꯡꯒꯪꯗ ꯂꯩꯔꯤꯕ ꯄ꯭ꯔꯖꯥ ꯃꯈꯩꯅ ꯈꯨꯡꯒꯪꯗꯨꯒꯤ ꯒ꯭ꯔꯥꯎꯟꯗ ꯂꯝꯄꯥꯛꯇ ꯁꯟꯖꯥꯕꯨꯡꯗ ꯑꯉꯥꯡ ꯑꯣꯏꯔꯤꯉꯩꯗꯒꯤ ꯁꯥꯟꯅ ꯈꯣꯔꯛꯄ ꯃꯁꯤꯅ ꯈꯨꯡꯒꯪꯗꯨꯗ ꯂꯩꯔꯤꯕ ꯃꯤꯄꯨꯝ ꯈꯨꯗꯤꯡꯃꯛꯇ ꯈꯨꯠꯁꯥ ꯈꯣꯡꯈꯨꯠ ꯁꯤꯡꯕꯈꯛꯇ ꯅꯠꯇꯅ ꯃꯤꯑꯣꯏꯕꯒꯤ ꯀꯣꯛꯀꯤ ꯑꯣꯏꯕ ꯂꯥꯂꯣꯡꯁꯨ ꯑꯩꯈꯣꯏ ꯒ꯭ꯌꯥꯟ ꯂꯧꯁꯤꯡ ꯁꯥꯟꯅꯕꯁꯤꯗꯒꯤ ꯑꯣꯏ ꯇꯥꯟꯕ ꯉꯝꯃꯤ ꯃꯁꯤꯒꯤ ꯃꯄꯨꯡ ꯐꯥꯅ ꯁꯤꯡꯂꯕ ꯈꯣꯡꯈꯨꯠ ꯁꯤꯡꯂꯕ ꯑꯁꯤꯅ ꯈꯣꯝꯖꯤꯜꯂꯛꯇꯨꯅ ꯑꯄꯨꯟꯕ ꯂꯝꯗꯝꯗꯨꯒꯤ ꯑꯣꯏꯕ ꯍꯩꯁꯤꯡꯕ ꯁꯥꯟꯅꯔꯣꯏ ꯄꯨꯊꯣꯛꯄ ꯉꯝꯃꯤ ꯑꯁꯨꯝꯅ ꯂꯝꯗꯝꯗꯨꯒꯤ ꯍꯩꯁꯤꯡꯕ ꯅꯥꯒꯔꯤꯛ ꯃꯁꯥ ꯃꯎ ꯐꯕ ꯅꯥꯒꯔꯤꯛ ꯑꯃ ꯑꯣꯏꯍꯟꯕ ꯃꯇꯝꯗ ꯈꯨꯡꯒꯪꯁꯤꯡꯒꯤ ꯁꯥꯟꯅꯕꯗꯨꯅ ꯌꯥꯝꯅ ꯆꯥꯎꯕ ꯃꯇꯦꯡ ꯑꯃ ꯄꯥꯡꯏ